ꯑꯣ ꯑꯩ ꯉꯁꯥꯏ ꯑꯩꯅ ꯇꯧꯖꯔꯛ ꯑꯝꯕꯅꯦꯕ ꯁꯤ ꯔꯣꯅꯤ ꯀꯂꯦꯛꯁꯟꯗꯨ ꯑꯣꯏꯗꯣꯏ ꯅꯠꯇ꯭ꯔꯣ ꯑꯣ ꯑꯩ ꯑꯩꯒꯤ ꯉꯍꯥꯟ ꯐꯤ ꯑꯃ ꯂꯧꯕꯗꯣ ꯀꯥꯛꯆꯤꯡꯗꯒꯤ ꯂꯥꯛꯄ ꯀꯥꯛꯆꯤꯡꯗꯒꯤ ꯂꯥꯛ ꯑꯒ ꯐꯤ ꯑꯃ ꯂꯧꯕꯗꯣ ꯑꯗꯨꯒꯤ ꯐꯤꯗꯣ ꯈꯔ ꯀꯩ ꯍꯥꯏꯒꯦ ꯑꯩꯁꯨ ꯃꯨꯟꯅ ꯌꯦꯡꯗꯕꯩꯅꯦ ꯍꯥꯏꯗꯣꯏꯔꯥ ꯀꯩꯗꯧꯕꯩꯅꯦ ꯍꯥꯏꯗꯣꯏꯔꯥꯥ ꯐꯤꯗꯣ ꯈꯔ ꯆꯨꯔꯝꯃꯦꯕ ꯑꯗꯨ ꯆꯨꯔꯤꯕ ꯄꯣꯠꯇꯣ ꯀꯃꯥꯏꯅ

ꯆꯨꯈꯤꯗꯕꯗꯣ ꯑꯗꯣ ꯑꯩꯅ ꯑꯃꯨꯛ ꯌꯨꯝꯗ ꯇꯧꯔꯒ ꯇꯤꯡꯊꯣꯛ ꯑꯒ ꯐꯖꯅ ꯌꯦꯡꯕ ꯃꯇꯝꯗꯗꯤ ꯌꯥꯝꯅ ꯆꯨꯕ ꯅꯠꯇꯕ ꯈꯔ ꯈꯤꯖꯤꯛ ꯍꯥꯏꯗꯤ ꯈꯔ ꯑꯗꯨꯝ ꯌꯥꯝ ꯍꯥꯏꯗꯤ ꯌꯥꯝ ꯄꯥꯛꯅ ꯆꯨꯗꯦꯕ ꯈꯤꯇꯪꯗ ꯆꯨꯕꯗꯣ ꯑꯗꯨꯁꯨ ꯃꯄꯥꯗꯨꯁꯨ ꯈꯪꯕ ꯑꯣꯏ ꯃꯄꯥꯗꯨꯁꯨ ꯍꯦꯛ ꯌꯦꯡꯉ ꯀꯥꯟꯗ ꯈꯪꯕꯗꯣ ꯑꯗꯨꯒꯤ ꯑꯩꯈꯣꯏꯅꯗꯤ ꯁꯨꯕꯁꯤ ꯀꯌꯥ ꯀꯥꯗꯧꯗꯧ ꯃꯥꯟꯗ꯭ꯔꯦ ꯍꯥꯏꯗꯤ ꯄꯣꯠꯇꯣ ꯑꯩꯈꯣꯏꯗꯤ ꯀꯩꯅꯣ ꯇꯧꯕꯅꯤꯅ ꯍꯥꯏꯗꯤ ꯐꯤꯗꯨꯁꯨ ꯀꯩꯅꯣ ꯇꯧꯕꯅꯤꯅ ꯁꯨꯔꯀꯥꯟꯗ ꯑꯃꯨꯛ ꯀꯩꯅꯣ ꯇꯧꯈꯤꯗꯣꯏꯔꯥ ꯑꯅ ꯑꯃꯨꯛ ꯐꯤ ꯍꯥꯏꯁꯦ ꯑꯩꯅꯕꯨꯗꯤ ꯌꯥꯝ ꯄꯥꯝꯅ ꯂꯧꯈꯤꯕ ꯀꯣ ꯑꯩꯅ ꯌꯥꯝ ꯄꯥꯝꯃꯦꯕ ꯃꯆꯨꯕꯨꯗꯤ ꯄꯥꯝꯃꯒꯁꯨ ꯐꯤ ꯍꯥꯏꯁꯦ ꯆꯨꯔꯝꯃꯕꯅꯤꯅ ꯑꯩꯁꯨ ꯀꯩ ꯍꯥꯏꯅꯤ ꯕꯤꯠꯇꯨ ꯂꯩꯈꯤꯗꯔꯦꯕ ꯑꯗꯨꯅ ꯁꯣꯝꯅ ꯌꯥꯅꯕꯗꯣ ꯑꯃꯇꯪ ꯁꯤꯟꯕꯤꯔꯛꯑꯣ ꯈꯪꯗꯦ ꯑꯩ ꯑꯇꯣꯞꯄ ꯍꯥꯏꯗꯤ ꯑꯇꯣꯞꯄ ꯑꯃꯒ ꯆꯦꯟꯁ ꯇꯧꯕꯕꯨ ꯑꯣꯏꯔꯁꯨ ꯁꯣꯝꯅꯕꯨ ꯁꯨꯕꯤꯔꯁꯨ ꯃꯆꯨꯗꯨꯗꯗꯤ ꯗꯥꯏꯔꯦꯛ ꯑꯗꯨꯝ ꯐꯪꯗꯧꯔꯣ ꯃꯆꯨ ꯃꯆꯨꯗꯣ ꯑꯩꯅ ꯂꯧꯈꯔꯤꯕ ꯃꯆꯨꯗꯨ ꯑꯗꯨꯗꯗꯤ ꯆꯞ ꯃꯟꯅꯅ ꯍꯥꯏꯗꯤ ꯑꯩꯅ ꯂꯧꯈꯔꯤꯕ ꯃꯆꯨꯗꯣ ꯃꯄꯥꯟꯁꯨ ꯀꯔꯤꯁꯨ ꯆꯞ ꯃꯥꯟꯅꯕꯗꯗꯤ ꯐꯪꯒꯗ꯭ꯔꯥꯕ ꯑꯩꯗꯤ ꯃꯄꯥꯟꯁꯨ ꯍꯧꯖꯤꯛꯀꯤ ꯑꯩꯅ ꯂꯧꯈꯔꯤꯕ ꯄꯣꯠꯁꯤꯒ ꯃꯆꯨ ꯆꯞ ꯃꯥꯟꯅꯕ ꯄꯥꯝꯃꯦ ꯍꯥꯏꯗꯤ ꯑꯗꯨꯒꯤ ꯄꯣꯠꯇꯨ ꯆꯨꯕꯅꯤꯅ ꯀꯩꯅꯣ ꯇꯧꯕꯅꯤꯅ ꯄꯥꯝꯕꯗꯤ ꯍꯧꯖꯤꯛꯀꯤꯗꯣ ꯍꯧꯖꯤꯛꯀꯤꯗꯨꯒ ꯆꯞ ꯃꯥꯟꯅꯕ ꯄꯥꯝꯃꯦꯕ ꯑꯩ ꯁꯥꯍꯟꯕ ꯍꯥꯏꯁꯤꯅ ꯀꯌꯥꯝ ꯀꯨꯏꯅ ꯂꯩꯗꯣꯏꯅꯣ ꯑꯗꯨꯏꯗꯨꯒ ꯀꯌꯥꯝ ꯀꯨꯏꯅ ꯆꯪꯈꯤꯗꯣꯏꯅꯣ ꯍꯞꯇꯥ ꯏꯁ ꯑꯩꯗꯤ ꯍꯌꯦꯡ ꯊꯕꯛ ꯆꯠꯀꯗꯕ ꯂꯩꯕꯅꯤꯅꯦ ꯑꯗ ꯍꯞꯇꯥ ꯑꯃ ꯆꯪꯅꯤ ꯍꯥꯏꯁꯤꯕꯨ ꯀꯃꯥꯏꯅ ꯇꯧꯗꯣꯏꯅꯣ ꯍꯣꯏ ꯍꯣꯏ ꯍꯣꯏ ꯍꯣꯏ ꯍꯣꯏ ꯌꯥꯝ ꯅꯨꯡꯉꯥꯏꯖꯔꯦ ꯑꯗꯨꯗꯤ ꯍꯌꯦꯡ ꯑꯩ ꯁꯣꯝꯅ ꯂꯥꯛꯑꯣ ꯍꯥꯏꯕ ꯄꯨꯡꯗꯨꯗ ꯁꯣꯏꯗꯅ ꯂꯥꯛꯑꯒꯦ ꯑꯗꯨꯏꯗꯨꯒ ꯏꯕꯥꯅꯤꯗꯣ ꯌꯦꯡꯃꯤꯟꯅꯔꯁꯦ ꯍꯣꯏ ꯍꯣꯏ ꯑꯥ ꯑꯪ